ꯐꯥꯔꯝꯗ ꯑꯩꯗꯤ ꯑꯌꯥꯝꯕ ꯃꯇꯝꯗꯗꯤ ꯂꯩꯇꯦ ꯑꯗꯨꯒ ꯐꯥꯔꯝꯁꯦ ꯑꯩꯈꯣꯏ ꯅꯨꯄꯥꯅ ꯑꯗꯨꯝ ꯁꯦꯟꯅꯕꯅꯦ ꯑꯗꯨ ꯑꯩꯅ ꯆꯠꯄ ꯃꯇꯝꯁꯤꯅ ꯑꯩꯈꯣꯏ ꯅꯨꯃꯤꯗꯥꯡ ꯋꯥꯏꯔꯝ ꯒꯨꯝꯕ ꯃꯇꯝꯁꯤꯗ ꯑꯗꯨꯝ ꯆꯠꯂꯦ ꯑꯌꯥꯝꯕ ꯃꯇꯝꯗꯤ ꯑꯩꯒꯤ ꯅꯨꯄꯥꯅ ꯂꯩꯔꯦ ꯑꯗꯣ ꯃꯐꯝꯁꯤ ꯌꯧꯀꯥꯟꯗ ꯑꯩꯅ ꯇꯧꯕꯁꯦ

ꯑꯩꯈꯣꯏꯅ ꯃꯁꯤꯒꯤ ꯀꯥꯟꯅꯕ ꯍꯥꯏꯔꯒꯗꯤ ꯇꯁꯦꯡꯅ ꯍꯥꯏꯔꯀꯥꯟꯗ ꯃꯁꯤꯗ ꯌꯣꯝꯄꯥꯛ ꯄꯥꯏꯔꯒ ꯊꯕꯛ ꯏꯪꯈꯥꯡ ꯁꯨꯕꯁꯤꯅ ꯑꯩꯈꯣꯏ ꯍꯛꯆꯥꯡꯁꯦ ꯑꯗꯨꯒꯤ ꯃꯇꯤꯛ ꯇꯌꯥꯡ ꯇꯌꯥꯡ ꯍꯜꯂꯤ ꯅꯨꯡꯉꯥꯏꯍꯜꯂꯤ ꯆꯥꯕ ꯊꯛꯄ ꯅꯨꯡꯉꯥꯏꯍꯜꯂꯤ ꯇꯨꯝꯕ ꯅꯨꯡꯉꯥꯏꯍꯜꯂꯤ ꯇꯁꯦꯡꯅ ꯂꯥꯏꯅꯥꯐꯧꯗ ꯀꯣꯛꯑꯦ ꯕꯤ ꯄꯤ ꯁꯨꯒꯔ ꯂꯩꯔꯝꯕ ꯃꯤ ꯐꯥꯎꯕꯗ ꯐꯥꯔꯝ ꯀꯣꯏꯔꯒ ꯍꯛꯆꯥꯡ ꯁꯥꯖꯦꯜ ꯑꯣꯏꯅ ꯇꯧꯕ ꯃꯇꯝꯗ ꯈꯨꯗꯤꯡꯃꯛ ꯂꯣꯏꯅ ꯀꯣꯛꯈ꯭ꯔꯦ